ꯄꯨꯟꯁꯤꯒꯤ ꯃꯇꯝꯗ ꯊꯣꯛꯈꯤꯕ ꯑꯆꯧꯕ ꯇꯦꯛꯅꯣꯂꯣꯖꯤꯒꯤ ꯑꯍꯣꯡꯕ ꯍꯥꯏ ꯇꯥꯔꯗꯤ ꯃꯣꯕꯥꯏꯜ ꯐꯣꯟ ꯊꯥꯏꯅꯗꯤ ꯃꯣꯕꯥꯏꯜ ꯐꯣꯟꯁꯦ ꯀꯤꯄꯦꯗ ꯑꯣꯏꯅ ꯂꯩꯔꯝꯃꯦꯕ ꯇꯩ ꯍꯧꯖꯤꯛꯇꯤ ꯁ꯭ꯃꯥꯔꯠꯐꯣꯟ ꯑꯣꯏꯅ ꯁ꯭ꯃꯥꯔꯠꯐꯣꯟ ꯂꯥꯛꯄꯁꯤꯗꯒꯤ ꯑꯩꯈꯣꯏꯁꯦ ꯀꯩꯗꯧꯔꯦ ꯌꯥꯝ ꯂꯥꯏꯅ ꯁ꯭ꯃꯥꯔꯠꯐꯣꯟꯁꯤꯗ ꯒꯨꯒꯜꯗ ꯀꯩꯒꯨꯝꯕ ꯑꯃ ꯁꯔꯁ ꯇꯧꯕ ꯈꯣꯠꯄ ꯏꯔꯥꯏ ꯂꯥꯏꯅ ꯃꯐꯝ ꯑꯃꯗ ꯑꯗꯨꯝ ꯇꯧꯕ ꯌꯥꯔꯦ ꯃꯤ ꯑꯃꯒ ꯃꯤ ꯑꯃꯒꯁꯦ ꯐꯦꯁ ꯁꯛ ꯎꯟꯅꯔꯒ ꯋꯥꯔꯤ ꯁꯥꯟꯅꯕꯁꯤ ꯉꯝꯃꯦ ꯊꯥꯏꯅ ꯁ꯭ꯃꯥꯔꯠꯐꯣꯟꯁꯦ ꯊꯣꯛꯇ꯭ꯔꯤꯀꯥꯟꯗꯗꯤ ꯑꯗꯣ ꯉꯝꯃꯝꯗꯦ ꯑꯗꯒꯤ ꯍꯧꯖꯤꯛ ꯊꯥꯏꯅꯗꯤ ꯇꯤꯕꯤ ꯑꯣꯏꯅ ꯍꯥꯏꯔꯕꯗ ꯇꯤꯕꯤꯖꯦ ꯊꯥꯏꯅꯗꯤ ꯌꯥꯝꯅ ꯑꯆꯧꯕ ꯃꯩ ꯆꯤꯡ ꯃꯩ ꯌꯥꯝꯅ ꯆꯤꯡꯕ ꯑꯃ ꯑꯣꯏꯔꯝꯃꯦ ꯍꯧꯖꯤꯛꯇꯤ ꯑꯗꯣ ꯑꯣꯏꯗ꯭ꯔꯦꯕ ꯇꯤꯕꯤꯖꯦ ꯑꯗꯨꯝ ꯍꯥꯏꯗꯤ ꯐ꯭ꯂꯦꯠ ꯑꯣꯏꯔꯒ ꯃꯩ ꯌꯥꯝꯅ ꯆꯨꯞꯇꯕ ꯈꯣꯠꯇꯕ ꯑꯁꯨꯃꯥꯏ ꯑꯣꯏꯔꯦ ꯑꯗꯒꯤ ꯀꯝꯄ꯭ꯌꯨꯇꯔ ꯀꯝꯄ꯭ꯌꯨꯇꯔꯁꯦ ꯊꯥꯏꯅꯗꯤ ꯃꯐꯝ ꯑꯃꯗ ꯑꯗꯨꯝ ꯈꯤꯜꯂ ꯊꯝꯃꯦ ꯑꯗꯒꯤ ꯃꯐꯝ ꯑꯃꯗꯩ ꯃꯐꯝ ꯑꯃꯗ ꯄꯨꯊꯣꯛ ꯄꯨꯁꯤꯟ ꯇꯧꯕꯁꯨ ꯌꯥꯗꯦ ꯍꯧꯖꯤꯛꯇꯤ ꯀꯝꯄ꯭ꯌꯨꯇꯔꯁꯦ ꯀꯝꯄ꯭ꯌꯨꯇꯔꯒꯤ ꯃꯍꯨꯠꯇ ꯂꯦꯞꯇꯣꯞꯅ ꯁꯤꯜꯂꯦ ꯂꯦꯞꯇꯣꯞꯁꯤꯅ ꯑꯃꯨꯛ ꯀꯩꯗꯧꯒꯦ ꯍꯥꯏꯕꯗ ꯑꯩꯈꯣꯏꯅ ꯕꯦꯛ ꯀꯨꯝꯕ ꯑꯃꯗ ꯄꯨꯔꯒ ꯃꯐꯝ ꯑꯃꯗꯩ ꯃꯐꯝ ꯑꯃꯗ ꯄꯨꯊꯣꯛ ꯄꯨꯁꯤꯟ ꯏꯔꯥꯏ ꯂꯥꯏꯅ ꯇꯧꯕ ꯂꯣꯏꯅ ꯌꯥꯔꯦꯕ ꯑꯗꯨꯒ ꯀꯝꯄ꯭ꯌꯨꯇꯔꯅ ꯃꯩ ꯌꯥꯝꯅ ꯆꯨꯞꯄꯗꯣ ꯂꯦꯞꯇꯣꯞꯁꯤꯅ ꯑꯃꯨꯛ ꯃꯩꯗꯣ ꯑꯃꯨꯛ ꯌꯥꯝꯅ ꯆꯨꯞꯇ꯭ꯔꯦ ꯁꯤ ꯁꯤꯁꯤꯅꯦ